ꯍꯜꯂꯣ ꯍꯥꯏ ꯑꯁꯤ ꯒꯥꯉꯥꯏ ꯐꯦꯁꯇꯤꯕꯦꯜꯁꯦ ꯍꯧꯖꯤꯛ ꯍꯧꯖꯤꯛ ꯄꯥꯡꯊꯣꯛꯄꯁꯦ ꯀꯔꯝꯕ ꯃꯐꯝꯗ ꯍꯦꯟꯅ ꯅꯨꯡꯉꯥꯏꯒꯦ

ꯑꯣ ꯑꯗꯨ ꯀꯩꯅꯣ ꯃꯣꯏ ꯃꯍꯥꯕꯂꯤꯒꯤꯁꯦ ꯀꯗꯥꯏꯗ ꯂꯩꯒꯦ ꯃꯣꯏ ꯃꯍꯥꯕꯂꯤꯗꯁꯨ ꯄꯥꯡꯊꯣꯛꯄ ꯅꯠꯇ꯭ꯔꯣ

ꯑꯣ ꯑꯗꯨ ꯃꯣꯏ ꯄꯨꯡ ꯀꯌꯥꯋꯥꯏꯗ ꯍꯧꯕꯖꯥꯠꯅꯣ ꯑꯣ ꯑꯣ

ꯎꯝ ꯑꯗꯨ ꯃꯣꯏꯒꯤꯁꯦ ꯒꯦꯠ ꯑꯥ ꯃꯣꯏ ꯃꯣꯏꯒꯤ ꯇ꯭ꯔꯦꯗꯤꯁꯅꯦꯜ ꯁꯦꯠꯇ꯭ꯔꯗꯤ ꯌꯥꯗꯕ꯭ꯔꯥ ꯅꯠꯇ꯭ꯔꯒ ꯑꯗꯨꯝ

ꯑꯣ ꯑꯗꯨ ꯃꯣꯏꯒꯤ ꯐꯤꯁꯦ ꯀꯗꯥꯏꯗ ꯂꯧꯗꯣꯏꯖꯥꯠꯅꯣ

ꯑꯥ

ꯑꯥ

ꯑꯣ ꯑꯣ ꯍꯣꯏ ꯍꯣꯏ ꯑꯣ ꯑꯗꯨꯒ ꯅꯨꯃꯤꯠ ꯑꯍꯨꯝꯃꯨꯛ ꯄꯥꯡꯊꯣꯛꯄ

ꯑꯣ ꯐꯔꯦ ꯐꯔꯦ ꯑꯗꯨꯗꯤ ꯑꯩ ꯃꯍꯥꯕꯂꯤꯁꯦ ꯀꯔꯝꯕ ꯁꯥꯏꯠꯇ ꯆꯠꯇꯣꯏꯅꯣ ꯕꯖꯥꯔꯗꯒꯤ ꯑꯣ ꯑꯣ

ꯑꯣ ꯑꯣ ꯑꯣ ꯁꯟꯖꯦꯟ ꯊꯣꯡꯗꯨꯔꯣ ꯑꯣ ꯑꯣ ꯈꯪꯉꯦ ꯈꯪꯉꯦ ꯑꯧ ꯑꯧ ꯈꯪꯉꯦ ꯑꯣ ꯐꯔꯦ ꯐꯔꯦ ꯑꯗꯨꯗꯤ ꯑꯩ ꯆꯠꯂꯒꯦ ꯌꯥꯎꯔꯨꯒꯦ ꯀꯨꯝꯍꯩ ꯌꯦꯡꯕ ꯍꯣꯏ ꯍꯣꯏ